ꯇꯣꯇꯤ ꯏꯁꯤꯡ ꯍꯥꯟꯅ ꯐꯪꯉꯝꯗꯦ ꯑꯗꯨꯕꯨ ꯍꯧꯖꯤꯛꯇꯤ ꯐꯪꯉꯦ ꯇꯣꯇꯤ ꯏꯁꯤꯡ ꯐꯪꯕꯅ ꯑꯩꯉꯣꯟꯗꯗꯤ ꯌꯥꯝꯅ ꯀꯥꯟꯅꯩ ꯃꯔꯝꯗꯤ ꯍꯥꯟꯅ ꯇꯣꯇꯤ ꯏꯁꯤꯡ ꯐꯪꯗ꯭ꯔꯤꯉꯥꯏ ꯃꯇꯝꯗ ꯏꯁꯤꯡ ꯂꯩꯗꯅ ꯆꯥꯔꯝꯃꯤ ꯃꯔꯝꯗꯤ ꯇꯨꯔꯦꯟ ꯏꯁꯤꯡ ꯁꯦꯡꯗꯕꯅ ꯃꯔꯝ ꯑꯣꯏꯔꯒ ꯃꯣꯠꯄꯅ ꯃꯔꯝ ꯑꯣꯏꯔꯒ ꯑꯗꯨꯕꯨ ꯍꯧꯖꯤꯛꯇꯤ ꯇꯣꯇꯤ ꯏꯁꯤꯡ ꯂꯥꯛꯄꯗꯒꯤ ꯑꯔꯨꯕ ꯏꯁꯤꯡ ꯊꯛꯄ ꯐꯪꯂꯦ ꯌꯥꯝꯅꯁꯨ ꯂꯨꯏ ꯃꯇꯝ ꯆꯥꯅꯁꯨ ꯊꯥꯕꯤꯔꯛꯏ ꯑꯗꯨꯒ ꯇꯣꯇꯤ ꯏꯁꯤꯡ ꯂꯥꯛꯄꯗꯒꯤ ꯑꯋꯥꯕꯁꯨ ꯏꯁꯤꯡꯒꯤ ꯑꯋꯥꯕꯁꯨ ꯈꯔ ꯍꯟꯊꯔꯛꯑꯦ